ꯍꯂꯣ ꯑꯣ ꯑꯩ ꯉꯁꯤ ꯑꯍꯥꯟꯕ ꯎꯈ꯭ꯔꯨꯜꯗ ꯂꯝ ꯀꯣꯏꯕ ꯂꯥꯛꯀꯦ ꯑꯩꯈꯣꯏꯁꯦ ꯃꯤ ꯑꯍꯨꯝꯒꯨꯝꯕ ꯂꯥꯛꯄ ꯌꯥꯏ ꯅꯈꯣꯏꯗ ꯂꯦꯛꯅꯉꯥꯏꯒꯨꯝꯕ ꯂꯩꯒꯗ꯭ꯔꯥ ꯍꯣꯏ ꯍꯣꯏ ꯍꯣꯏ ꯌꯥꯏꯌꯦ ꯂꯥꯛꯀꯦ ꯑꯗꯨꯗꯤ ꯑꯩꯈꯣꯏ ꯃꯤ ꯑꯍꯨꯝ ꯂꯥꯛꯛꯦ ꯇꯧꯕꯁꯦ ꯗꯦꯠ ꯇꯦꯟꯒꯨꯝꯕꯗ ꯂꯥꯛꯁꯤꯔꯥ ꯍꯥꯏꯅ ꯈꯜꯂꯦ ꯂꯥꯏꯟꯗ ꯂꯥꯛꯀꯅꯤ ꯂꯥꯏꯟ ꯕꯁꯗ ꯑꯗꯨꯗ ꯂꯥꯛꯂꯒ ꯃꯐꯝ ꯈꯔꯁꯨ ꯀꯣꯏꯁꯦ ꯃꯐꯝ ꯁꯨꯡꯎ ꯎꯗ꯭ꯔꯤ ꯑꯍꯥꯟꯕꯅꯦ

ꯎꯈ꯭ꯔꯨꯜꯗꯤ ꯏꯁꯤꯡ ꯇꯥꯡꯕ꯭ꯔꯣ ꯍꯣꯡꯕ꯭ꯔꯣ ꯀꯔꯝꯇꯧꯕ꯭ꯔꯣ ꯑꯣ ꯂꯥꯏꯠꯀꯨꯝꯕꯗꯤ